ꯑꯩꯅ ꯅꯤꯡꯁꯤꯡꯕ ꯇꯥꯔꯤꯛ ꯃꯉꯥꯒꯤ ꯇꯥꯔꯤꯛ ꯃꯉꯥꯁꯤꯡ ꯑꯗꯨꯗꯤ ꯑꯍꯥꯟꯕꯗ ꯁꯦꯞꯇꯦꯝꯕꯔꯒꯤ ꯇꯥꯡ ꯀꯨꯟꯊ꯭ꯔꯥ ꯏꯪ ꯁꯣꯛ ꯂꯤꯁꯤꯡ ꯑꯅꯤ ꯑꯩꯅ ꯁꯪꯁꯥꯔꯁꯤꯗ ꯈꯣꯡꯗꯥꯔꯛꯄ ꯑꯩꯒꯤ ꯏꯄꯣꯛ ꯅꯨꯃꯤꯠ ꯑꯃꯗꯤ ꯑꯅꯤꯁꯨꯕꯗ ꯑꯩꯒꯤ ꯏꯄ꯭ꯋꯥꯅꯨꯄꯥꯒꯤ ꯃꯄꯣꯛ ꯅꯨꯃꯤꯠ ꯖꯦꯅꯨꯋꯥꯔꯤꯒꯤ ꯀꯨꯟꯒ ꯅꯤꯊꯣꯏ ꯑꯍꯨꯝꯁꯨꯕꯗ ꯑꯩꯒꯤ ꯊꯕꯛ ꯁꯦꯂꯦꯛꯁꯟ ꯐꯪꯈꯤꯕ ꯏꯟꯇꯔꯕ꯭ꯌꯨ ꯁꯦꯂꯦꯛꯁꯟ ꯐꯪꯈꯤꯕ ꯅꯨꯃꯤꯠ ꯐꯦꯕꯨꯋꯥꯔꯤꯒꯤ ꯇꯔꯥꯇꯔꯦꯠ ꯏꯪ ꯁꯣꯛ ꯂꯤꯁꯤꯡ ꯑꯅꯤꯒ ꯀꯨꯟꯒ ꯍꯨꯝꯗꯣꯏ ꯑꯗꯨꯒ ꯃꯔꯤꯁꯨꯕꯗ ꯑꯩꯒꯤ ꯏꯃꯥꯒꯤ ꯃꯄꯣꯛ ꯅꯨꯃꯤꯠ ꯍꯥꯏꯔꯒꯗꯤ ꯗꯤꯁꯦꯝꯕꯔꯒꯤ ꯇꯥꯔꯤꯛ ꯇꯔꯥꯍꯨꯝꯗꯣꯏ ꯑꯃꯁꯨꯡ ꯏꯄꯥꯒꯤ ꯃꯄꯣꯛꯎꯝ ꯅꯨꯃꯤꯠꯅ ꯗꯤꯁꯦꯝꯕꯔ ꯇꯥꯔꯤꯛ ꯅꯤꯄꯥꯟ ꯑꯁꯤꯒꯤ ꯗꯦꯠ ꯃꯉꯥꯁꯤꯡ ꯑꯁꯦ ꯑꯩꯅ ꯑꯗꯨꯝ ꯅꯤꯡꯁꯤꯡꯉꯒ ꯂꯩ